ꯑꯩꯒꯤ ꯏꯐꯝꯗ ꯃꯔꯨ ꯑꯣꯏꯅ ꯃꯅꯤꯄꯨꯔꯒꯤ ꯃꯩꯇꯩꯒꯤ ꯆꯥꯛ ꯌꯦꯟꯁꯥꯡ ꯍꯥꯏꯔꯒꯗꯤ ꯌꯦꯟꯁꯥꯡ ꯃꯈꯜ ꯍꯥꯏꯔꯒꯗꯤ ꯎꯇꯤ ꯊꯣꯡꯕ ꯆꯒꯦꯝꯄꯣꯝꯕ ꯏꯔꯣꯟꯕ ꯀꯥꯡꯁꯣꯏ ꯑꯁꯤꯅꯆꯤꯡꯕ ꯃꯈꯜ ꯃꯌꯥꯝ ꯑꯃꯁꯨ ꯂꯩꯔꯤ ꯑꯗꯨꯒ ꯃꯅꯤꯄꯨꯔꯒꯤ ꯑꯣꯏꯕ ꯈ꯭ꯋꯥꯏꯗꯒꯤ ꯐꯕ ꯔꯦꯁꯇꯨꯔꯦꯟꯁꯤꯡ ꯀꯟꯇꯤꯟ ꯍꯥꯏꯇꯥꯔꯒꯗꯤ ꯅꯥꯎꯕ ꯆꯥꯛꯈꯨꯝ ꯔꯦꯁꯇꯨꯔꯦꯟ ꯂꯛꯁꯃꯤ ꯀꯤꯠꯆꯟ ꯃꯩꯇꯩ ꯃꯣꯃꯣ ꯔꯦꯁꯇꯨꯔꯦꯟ ꯇꯦꯁ ꯑꯣꯐ ꯃꯅꯤꯄꯨꯔ ꯃꯜꯇꯤ ꯏꯟꯗꯤꯖꯤꯅꯁ ꯃꯅꯤꯄꯨꯔ ꯀꯤꯠꯆꯟ ꯑꯦꯝ ꯑꯦꯁ ꯔꯥꯏꯁ ꯍꯣꯇꯦꯜ ꯍꯣꯇꯦꯜ ꯏꯃꯣꯏꯅꯨ ꯅꯨꯡꯕꯤꯄꯣꯛ ꯃꯅꯤ ꯁꯔꯃ ꯍꯣꯇꯦꯜ ꯆꯥꯔꯨꯛ ꯍꯣꯇꯦꯜ ꯊꯥꯎꯃꯩ ꯇꯤ ꯀꯦ ꯔꯦꯁꯇꯨꯔꯦꯟ ꯉꯥꯃꯣꯛ ꯑꯁꯤꯅꯆꯤꯡꯕ ꯃꯈꯜ ꯃꯌꯥꯝ ꯑꯃ ꯂꯩꯔꯤ ꯑꯗꯨꯅ ꯑꯁꯤꯒꯨꯝꯕ ꯔꯦꯁꯇꯨꯔꯦꯟꯁꯤꯡ ꯑꯁꯤꯗ ꯑꯩꯅ ꯃꯊꯛꯇ ꯄꯟꯖꯈꯤꯕ ꯌꯦꯟꯁꯥꯡ ꯃꯈꯜꯁꯤꯡ ꯑꯁꯤ ꯂꯣꯏꯅ ꯐꯪꯏ